ꯁꯤ ꯗꯤꯂꯤꯚꯔꯤ ꯁꯔꯚꯤꯁꯇꯨ ꯅꯠꯇ꯭ꯔꯣ ꯉꯁꯥꯏ ꯂꯥꯛꯑꯝꯕꯗꯣ ꯀꯩꯅꯣ ꯅꯣꯏꯅ ꯄꯤꯔꯝꯕ ꯑꯆꯥꯄꯣꯠꯁꯤꯕꯣ ꯃꯅꯝꯖꯦ ꯌꯥꯝ ꯅꯝꯊꯤꯔꯦ ꯅꯣꯏ ꯉꯔꯥꯡꯒꯤꯔꯥ ꯅꯍꯥꯟꯒꯤꯔꯥ ꯀꯩꯅꯣꯝ ꯄꯤꯁꯜꯂꯛꯄ ꯃꯥꯜꯂꯦ ꯁꯤ ꯑꯝꯇ ꯆꯦꯟꯖ ꯇꯧꯕꯤꯌꯣ ꯅꯠꯇ꯭ꯔꯒ ꯔꯤꯐꯟ ꯇꯧꯕꯤꯔꯛꯑꯣ